ꯑꯩꯈꯣꯏꯒꯤ ꯌꯨꯝꯗ ꯂꯣꯏꯕ ꯍꯧꯗꯣꯡꯁꯤꯅ ꯑꯗꯨꯛ ꯅꯨꯡꯁꯤꯀꯣ ꯌꯥꯝꯅ ꯃꯔꯝꯗꯤ ꯆꯥꯕꯒꯤ ꯑꯣꯏꯔꯣ ꯊꯛꯄꯒꯤ ꯑꯣꯏꯔꯣ ꯁꯨꯝ ꯁꯪꯒꯣꯝꯇ ꯊꯛꯅꯤꯡꯉꯒꯁꯨ ꯀꯣ ꯑꯗꯨꯝ ꯄꯤꯊꯛꯄꯤꯔꯒ ꯅꯨꯡꯁꯤꯀꯣ ꯌꯥꯝꯅ ꯑꯗꯒꯤ ꯑꯉꯥꯡ ꯅꯨꯕꯤꯁꯤꯡꯁꯨ ꯉꯥꯏꯍꯥꯛ ꯑꯃ ꯍꯧꯗꯣꯡꯁꯨ ꯁꯥꯟꯅꯕꯁꯨ ꯑꯗꯒꯤ ꯍꯨꯏꯁꯤꯁꯨ ꯑꯩꯈꯣꯏꯅ ꯍꯨꯏ ꯂꯣꯏꯕꯁꯤꯁꯨꯀꯣ ꯑꯗꯨꯛꯀꯤ ꯃꯇꯤꯛ ꯀꯥꯟꯅꯩ ꯀꯥꯟꯅꯩ ꯍꯥꯏꯕ ꯃꯔꯝꯗꯤ ꯑꯩꯈꯣꯏꯅ ꯊꯣꯛꯈꯤꯕꯗꯁꯨ ꯉꯥꯏꯍꯥꯛ ꯑꯃ ꯑꯗꯨꯃ ꯍꯨꯏꯁꯤꯅ ꯀꯩꯅꯣ ꯇꯧꯋꯤꯀꯣ ꯑꯗꯒꯤ ꯃꯤ ꯂꯥꯛꯄ ꯈꯣꯠꯄꯗ ꯈꯣꯡꯗꯅ ꯈꯣꯠꯇꯅ ꯇꯧꯔꯒꯀꯣ ꯑꯗꯨꯝ ꯑꯩꯈꯣꯏꯗ ꯀꯩꯅꯣ ꯇꯧꯕꯤ ꯑꯗꯨꯒ ꯑꯉꯥꯡ ꯅꯨꯕꯤꯁꯤꯡꯁꯦ ꯑꯩꯒꯤ ꯑꯆꯥꯄꯣꯠ ꯂꯩꯔꯛꯄ ꯈꯣꯏꯅ ꯂꯩꯔꯛꯄ ꯃꯇꯝꯗ ꯍꯨꯏꯗ ꯀꯩꯅꯣ ꯇꯧꯔꯒ ꯑꯉꯥꯡꯁꯤꯡꯁꯤꯅ ꯁꯥꯟꯅꯕ ꯃꯑꯣꯡ ꯃꯇꯧꯗꯁꯨ ꯑꯗꯨꯝ ꯑꯗꯨꯛꯀꯤ ꯃꯇꯤꯛ ꯀꯥꯟꯅꯩ ꯍꯥꯏꯕ ꯇꯥꯔꯦ ꯑꯗꯒꯤ ꯍꯧꯗꯣꯡ ꯂꯣꯏꯕꯁꯤꯁꯨ ꯀꯥꯟꯅꯩ ꯍꯥꯏꯕ ꯃꯔꯝꯗꯤ ꯑꯩꯈꯣꯏꯅ ꯀꯔꯤꯒꯨꯝꯕꯤ ꯑꯃꯠꯇ ꯄꯣꯠ ꯂꯩꯗꯅ ꯁꯨꯝ ꯎꯆꯤꯒꯨꯝꯕ ꯀꯔꯤꯒꯨꯝꯕ ꯆꯪꯉꯒꯁꯨ ꯍꯧꯗꯣꯡꯁꯤꯅ ꯑꯗꯨꯛꯀꯤ ꯃꯇꯤꯛ ꯀꯥꯟꯅꯩ ꯑꯗꯨꯛꯀꯤ ꯃꯇꯤꯛꯁꯨ ꯍꯧꯗꯣꯡꯁꯤ ꯅꯨꯡꯁꯨ ꯅꯨꯡꯁꯤ ꯑꯗꯒꯤ ꯃꯈꯣꯏꯅꯁꯨ ꯑꯩꯈꯣꯏꯒꯤꯁꯨ ꯑꯗꯨꯝ ꯀꯩꯅꯣ ꯇꯧꯕꯤ ꯑꯩꯈꯣꯏꯅꯁꯨ ꯌꯥꯝꯅ ꯅꯨꯡꯁꯤꯅ ꯂꯣꯏꯅꯩ ꯑꯗꯒꯤ ꯍꯨꯏꯁꯤꯡꯁꯤꯅꯁꯨ ꯑꯗꯨꯛꯀꯤ ꯃꯇꯤꯛ ꯑꯩꯈꯣꯏꯕꯨ ꯁꯨꯝ ꯅꯤꯡꯏ ꯍꯥꯏꯕ ꯇꯥꯔꯦ ꯃꯄꯨ ꯅꯤꯡꯕ ꯍꯥꯏꯕꯗꯨꯅꯤ ꯍꯨꯏ ꯍꯧꯗꯣꯡꯁꯦ ꯑꯩꯈꯣꯏꯅꯁꯨ ꯑꯗꯨꯛꯀꯤ ꯃꯇꯤꯛ ꯅꯨꯡꯁꯤꯅ ꯃꯈꯣꯏꯕꯨ ꯂꯨꯅ ꯑꯗꯨꯝ ꯍꯣꯠꯅꯖꯩ